ꯍꯂꯣ ꯏꯃꯥꯟꯅꯕꯤ ꯀꯩꯅꯣ ꯇꯧꯗꯦꯅꯦ ꯆꯥꯛꯍꯥꯎꯕꯨ ꯂꯩꯕ꯭ꯔꯣ ꯅꯣꯏ ꯋꯥꯠꯂꯤꯌꯦ ꯑꯗꯨ ꯃꯣꯏꯁꯤ ꯀꯔꯝꯀꯥꯟꯗ ꯂꯣꯛꯄꯅꯣ ꯀꯃꯥꯏꯅ ꯇꯧꯕꯅꯣ ꯎꯝ

ꯑꯗꯨ ꯀꯩꯅꯣ ꯇꯧꯗꯦ ꯂꯩꯔꯤꯕ ꯄꯣꯠꯁꯦ ꯍꯥꯟꯅꯒꯤꯔꯣ ꯅꯠꯇ꯭ꯔꯒꯅ ꯍꯥꯟꯅꯒꯤꯗꯤ ꯂꯣꯛꯇ꯭ꯔꯤꯕꯅꯤꯅ ꯍꯥꯟꯅꯒꯤ ꯑꯣꯏꯔꯝꯒꯅꯤꯅꯦ ꯁꯦ ꯑꯗꯨ ꯉꯥꯏꯔꯒꯦꯕꯀꯣ ꯑꯗꯨꯒꯅꯦ ꯍꯟꯗꯛ ꯂꯣꯛꯄꯁꯤ ꯑꯁꯤ ꯑꯣꯏꯅ ꯂꯧꯔꯒꯦꯕ ꯑꯗꯨ ꯅꯪꯒꯤ ꯍꯥꯏꯗꯤ ꯄ꯭ꯔꯗꯛ ꯄꯣꯊꯣꯛꯇꯣ ꯍꯥꯏꯗꯤ ꯕꯣꯔꯥ ꯈꯥꯎ ꯀꯌꯥꯃꯨꯛꯇꯤ ꯊꯣꯛꯇꯧꯕ ꯃꯥꯜꯂꯤ ꯑꯣ ꯃꯉꯥ ꯅꯠꯇ꯭ꯔꯒ ꯇꯔꯨꯛ ꯊꯣꯛꯅꯦꯕ ꯑꯗꯨ ꯑꯩꯁꯦ ꯀꯔꯤꯒꯨꯝꯕ ꯑꯃ ꯈꯔ ꯁꯤꯖꯤꯟꯅꯅꯤꯡꯕꯀꯣ ꯍꯟꯗꯛꯁꯦ ꯕꯤꯖꯤꯅꯦꯁ ꯑꯃ ꯑꯃ ꯇꯧꯔꯒꯦ ꯆꯥꯛꯍꯥꯎꯁꯤꯒꯤ ꯑꯣꯏꯕ ꯀꯦꯛ ꯅꯨꯡ ꯁꯥꯕ ꯕꯨꯖꯤꯌꯥ ꯁꯥꯕ ꯇꯟ ꯑꯍꯩꯕ ꯀꯩꯀ ꯈꯔ ꯁꯥꯅꯤꯡꯕ ꯑꯗꯨꯗ ꯑꯩꯅ ꯑꯦ ꯅꯪꯒꯤꯁꯨ ꯊꯥꯈꯤꯕꯅꯤ ꯅꯪꯉꯣꯟꯗꯩ ꯁꯨꯝ ꯍꯥꯏꯗꯤ ꯅꯪꯒꯤꯁꯨ ꯀꯥꯅꯍꯧꯕꯀꯣ ꯑꯩꯒꯤꯁꯨ ꯀꯥꯅꯅꯤꯡꯉꯥꯏꯅꯤ ꯑꯩꯅ ꯅꯪ ꯑꯣꯏꯅ ꯊꯤꯔꯛꯏꯅꯤꯅꯦ ꯑꯗꯨ

ꯎꯝ ꯍꯣ ꯑꯗꯨ ꯍꯣꯏ ꯑꯪ ꯌꯦꯡꯉꯣ ꯌꯦꯡꯉꯣ ꯐꯧ ꯀꯩꯅꯣ ꯂꯧꯔꯒꯦ ꯑꯗꯩ ꯊꯣꯛꯄꯗꯨꯏ ꯃꯇꯨꯡꯏꯟꯅ ꯃꯉꯥ ꯇꯔꯨꯛ ꯇꯔꯦꯠ ꯊꯣꯛꯑꯦ ꯈꯜꯂꯣ ꯑꯩꯅ ꯃꯔꯤꯃꯨꯛ ꯃꯉꯥꯃꯨꯛ ꯑꯃ ꯂꯧꯔꯒꯦꯕ ꯀꯩꯅꯣ ꯍꯟꯗꯛꯇꯤ ꯆꯥꯛꯍꯥꯎꯒꯤ ꯀꯔꯕꯥꯔ ꯑꯃ ꯐꯖꯅ ꯇꯧꯊꯔꯒꯦ ꯀꯩꯒꯨꯝꯕ ꯁꯤꯅꯅꯦ ꯃꯥꯏ ꯄꯥꯛꯑꯕ ꯃꯊꯪ ꯑꯃꯨꯛꯇ ꯅꯣꯏ ꯂꯧꯐꯝꯗꯣ ꯆꯛꯍꯥꯎ ꯗꯕꯜꯗ ꯗꯕꯜ ꯑꯃꯨꯛ ꯊꯥꯗꯕꯗꯤ ꯌꯥꯔꯔꯣꯏ ꯑꯦ ꯇꯧꯔꯗꯣꯏꯅꯤ ꯑꯗꯨ ꯅꯪꯅ ꯆꯥꯛꯍꯥꯎ ꯂꯧꯀꯥꯟꯗ ꯕꯣꯔꯒ ꯂꯣꯏꯅꯅ ꯄꯤꯔꯛꯇꯧꯕ ꯌꯥꯝ ꯊꯨꯅ ꯁꯤꯠꯈꯔꯣ ꯍꯥꯏꯔꯒ ꯄꯤꯔꯛꯇꯧꯕ ꯑꯥ

ꯑꯥ ꯑꯥ ꯑꯪ ꯑꯗꯨ ꯀꯩꯅꯣ ꯇꯧꯗꯦ ꯑꯗꯣ ꯑꯗꯨ ꯑꯣꯏꯗꯤ ꯀꯩꯅꯣ ꯇꯧꯔꯛꯑꯣ ꯍꯣ ꯍꯣꯏ ꯐꯔꯦ ꯑꯗꯨ ꯅꯪꯅꯅꯦ ꯂꯣꯛꯄꯩ ꯃꯇꯝꯗꯣ ꯑꯗꯨꯗ ꯀꯩꯅꯣ ꯇꯧꯕꯤꯔꯛꯑꯣ ꯍꯥꯏꯔꯛꯑꯣ ꯑꯗꯨꯒ ꯀꯩꯅꯣ ꯇꯧꯔꯁꯤ ꯑꯗꯨꯝ ꯂꯧꯔꯒꯦꯀꯣ ꯍꯣ ꯃꯃꯜꯁꯨ ꯈꯔ ꯌꯦꯡꯉꯒ ꯑꯗꯨꯝ ꯄꯤꯔꯣꯀꯣ ꯍꯣꯏ ꯐꯔꯦ ꯐꯔꯦ ꯑꯗꯨ ꯑꯩ ꯊꯝꯃꯒꯦꯀꯣ